ꯂꯩꯁꯤ ꯀꯔꯝꯅ ꯆꯦꯛꯁꯤꯟ ꯊꯧꯔꯥꯡ ꯇꯧꯒꯅꯤ ꯀꯔꯤ ꯃꯇꯝꯗꯅ ꯀꯔꯝꯕ ꯂꯩ ꯊꯥꯒꯅꯤ ꯀꯔꯤ ꯀꯔꯝ ꯏꯁꯤꯡ ꯀꯌꯥꯝ ꯆꯥꯏꯔꯒ ꯀꯔꯝꯕ ꯂꯩꯗꯅ ꯆꯥꯅꯩ ꯀꯔꯝꯕ ꯂꯩꯗꯅ ꯏꯁꯤꯡ ꯌꯥꯝꯅ ꯆꯥꯏꯔꯣꯏꯗꯒꯦ ꯀꯔꯝꯕ ꯂꯩꯗꯅ ꯏꯁꯤꯡ ꯌꯥꯝꯅ ꯆꯥꯏꯒꯗꯒꯦ ꯀꯔꯝꯕ ꯍꯥꯔꯁꯤꯡ ꯍꯥꯞꯄꯤꯔꯒꯗꯤ ꯂꯩꯁꯤꯡꯁꯤꯗ ꯀꯔꯝꯕ ꯐꯩ ꯈꯨꯠꯁꯦꯝꯒꯤ ꯍꯥꯔ ꯍꯥꯞꯄ ꯆꯥꯅꯕ ꯀꯔꯝꯕꯅ ꯂꯩꯅꯣ ꯀꯔꯝꯕ ꯂꯩꯅ ꯈꯨꯠ ꯑꯗꯨꯝ ꯃꯍꯧꯁꯥꯒꯤ ꯑꯣꯏꯕ ꯍꯥꯔꯁꯤꯡ ꯍꯥꯞꯄꯗ ꯐꯩ ꯍꯥꯏꯕꯗꯣ ꯑꯁꯤꯒ ꯃꯇꯥꯡꯗꯁꯨ ꯑꯗꯨꯝ ꯈꯪꯖꯩ ꯑꯗꯨꯒ ꯑꯩꯅ ꯑꯗꯨꯝ ꯐꯤ ꯂꯣꯟꯕ ꯑꯗꯒꯤ ꯌꯦꯠꯇꯨꯝꯅ ꯇꯧꯔꯒ ꯃꯌꯦꯛ ꯍꯛꯄ ꯑꯗꯨꯒꯨꯝꯕꯁꯤꯡꯗꯨꯁꯨ ꯑꯗꯨꯝ ꯏꯁꯥꯅ ꯄꯥꯝꯖꯩ ꯑꯗꯨꯒꯨꯝꯕꯗꯨ ꯁꯦꯝꯖꯩ ꯍꯥꯏꯗꯤ ꯏꯁꯥꯅ ꯑꯗꯨꯝ ꯁꯦꯟꯒꯥꯎ ꯁꯦꯝꯕ ꯐꯅꯦꯛ ꯂꯣꯟꯕ ꯐꯨꯔꯤꯠ ꯇꯨꯕ ꯑꯁꯤꯅꯆꯤꯡꯕ ꯑꯗꯨꯝ ꯄꯨꯡ ꯈꯔ ꯊꯋꯥꯏ ꯌꯥꯎꯅ ꯑꯗꯨꯝ ꯇꯧꯖꯩ ꯑꯁꯪꯕ ꯃꯇꯝꯗ ꯐꯤꯔꯣꯜ ꯀꯩꯀꯥ ꯑꯗꯨꯝ ꯁꯥꯏ